ꯃꯄꯨꯡ ꯑꯣꯏꯕ ꯍꯛꯆꯥꯡ ꯐꯕ ꯐꯅꯕ ꯍꯣꯠꯅꯕꯗ ꯏꯔꯣꯏꯕ ꯑꯁꯤꯅ ꯑꯩꯈꯣꯏꯒꯤ ꯍꯛꯆꯥꯡꯗ ꯍꯛꯆꯥꯡ ꯁꯥꯖꯦꯜꯒꯤ ꯃꯅꯨꯡ ꯆꯟꯅ ꯌꯥꯝꯅ ꯆꯥꯎꯔꯕ ꯃꯔꯨ ꯑꯣꯏꯕ ꯃꯈꯜ ꯑꯃꯅꯤ ꯏꯔꯣꯏꯕ ꯑꯁꯤꯅ ꯑꯩꯈꯣꯏꯒꯤ ꯃꯁꯜ ꯑꯃꯗꯤ ꯁꯣꯔ ꯍꯣꯟꯕꯒꯤ ꯃꯑꯣꯡ ꯑꯗꯨꯗꯒꯤ ꯃꯤꯠ ꯅꯥꯒꯤ ꯃꯑꯣꯡ ꯐꯤꯖꯤꯀꯦꯜꯂꯤ ꯂꯣꯏꯅ ꯃꯨꯞꯃꯦꯟ ꯇꯧꯕ ꯍꯥꯏꯇꯔꯦ ꯑꯗꯨꯒ ꯁꯣꯔ ꯍꯣꯟꯕ ꯃꯇꯝꯗꯁꯨ ꯃꯥꯒꯤ ꯃꯄꯨꯡ ꯐꯥꯅ ꯁꯣꯔ ꯍꯣꯟꯗꯣꯛꯄ ꯃꯔꯝ ꯑꯣꯏꯔꯒ ꯑꯩꯈꯣꯏꯒꯤ ꯂꯪꯁ ꯑꯗꯨꯗꯒꯤ ꯗꯥꯏꯖꯦꯁꯇꯤꯞ ꯁꯤꯁꯇꯦꯝꯗꯁꯨ ꯂꯣꯏꯅ ꯈꯨꯗꯤꯡꯃꯛꯇ ꯃꯇꯦꯡ ꯄꯥꯡꯉꯤ ꯍꯥꯏꯇꯔꯦ